ꯍꯂꯣ ꯁꯤ ꯁꯉꯥꯏ ꯀꯦꯞ ꯅꯠꯇ꯭ꯔꯣ ꯅꯣꯏ ꯗ꯭ꯔꯥꯏꯚꯔꯗꯨ ꯉꯁꯥꯏꯗꯩ ꯄꯥꯎ ꯐꯥꯎꯅꯔꯦ ꯑꯗꯨꯒ ꯏꯔꯥꯕꯣꯠ ꯄꯥꯔꯛꯇ ꯉꯥꯏꯔꯝꯃꯣꯅ ꯉꯥꯏꯔꯦ ꯑꯩ ꯉꯥꯏꯕ ꯌꯥꯕ ꯉꯥꯏꯔꯦ ꯍꯧꯖꯤꯛꯐꯥꯎ ꯂꯥꯛꯇ꯭ꯔꯦ ꯐꯣꯟ ꯇꯧꯕꯁꯨ ꯕꯤꯖꯤꯗ ꯂꯩꯔꯦ ꯑꯗꯨꯅ ꯑꯩ ꯍꯧꯖꯤꯛ ꯊꯦꯡꯉꯦ ꯌꯥꯝ ꯊꯦꯡꯉꯦ ꯑꯗꯨꯅ ꯑꯩ ꯀꯦꯟꯁꯦꯜ ꯇꯧꯔꯒꯦ